ꯇꯦꯀ꯭ꯅꯣꯂꯣꯖꯤ ꯈꯨꯃꯥꯡ ꯆꯥꯎꯁꯤꯜꯂꯛꯄꯅ ꯑꯩꯈꯣꯏꯒꯤ ꯄꯨꯟꯁꯤꯗ ꯑꯍꯣꯡꯕ ꯀꯌꯥ ꯂꯥꯛꯂꯦ ꯏꯟꯇꯔꯅꯦꯠꯅ ꯑꯩꯈꯣꯏꯅ ꯈꯪꯗꯕ ꯀꯌꯥ ꯏꯅꯇꯔꯅꯦꯠꯇ ꯊꯤꯗꯨꯅ ꯌꯦꯡꯕ ꯌꯥꯔꯦ ꯏꯟꯇꯔꯅꯦꯠ ꯑꯁꯤ ꯑꯩꯈꯣꯏ ꯃꯤꯑꯣꯏꯕꯒꯤꯗꯤ ꯈ꯭ꯋꯥꯏꯗꯩ ꯀꯥꯟꯅꯕ ꯄꯣꯠꯁꯛ ꯑꯃꯅꯤ ꯑꯩꯈꯣꯏꯅ ꯑꯊꯥꯞꯄ ꯂꯃ ꯑꯃꯗ ꯆꯠꯅꯤꯡꯕ ꯇꯥꯔꯕꯁꯨ ꯌꯨꯝꯗ ꯑꯗꯨꯝ ꯂꯩꯔꯒ ꯏꯟꯇꯔꯅꯦꯠꯀꯤ ꯈꯨꯠꯊꯥꯡꯅ ꯍꯣꯇꯦꯜ ꯕꯨꯛꯀꯤꯡ ꯇꯧꯕ ꯐ꯭ꯂꯥꯏꯠ ꯇꯦꯀꯤꯡ ꯐ꯭ꯂꯥꯏꯠ ꯕꯨꯛꯀꯤꯡ ꯇꯧꯕ ꯑꯁꯤꯅꯆꯤꯡꯕ ꯀꯌꯥ ꯑꯁꯤ ꯏꯟꯇꯔꯅꯦꯠꯀꯤ ꯈꯨꯠꯊꯥꯡꯅ ꯑꯩꯈꯣꯏꯅ ꯐꯃꯨꯡꯗ ꯍꯤꯞꯂꯒ ꯍꯥꯏꯕꯗꯤ ꯌꯨꯝꯗ ꯂꯩꯔꯒ ꯑꯣꯏꯔꯁꯨ ꯏꯟꯇꯔꯅꯦꯠꯀꯤ ꯈꯨꯠꯊꯥꯡꯅ ꯑꯩꯈꯣꯏꯕꯨ ꯑꯁꯨꯛꯀꯤ ꯃꯇꯤꯛ ꯅꯨꯡꯉꯥꯏꯍꯜꯂꯦ ꯏꯁꯃꯥꯔꯠ ꯐꯣꯟ ꯑꯁꯤ ꯑꯩꯈꯣꯏ ꯏꯁꯇꯨꯗꯦꯟꯒꯤꯗꯤ ꯌꯥꯝꯅ ꯀꯥꯟꯅꯩ ꯍꯥꯏꯕꯗꯤ ꯑꯣꯟꯂꯥꯏꯟ ꯀ꯭ꯂꯥꯁꯀꯨꯝꯕ ꯇꯧꯕ ꯑꯩꯈꯣꯏꯅ ꯈꯪꯗꯕ ꯀꯌꯥ ꯋꯥꯗ ꯃꯤꯅꯤꯡ ꯑꯟꯁꯔ ꯀꯤ ꯀꯌꯥꯃꯔꯨꯝ ꯑꯃꯁꯨ ꯏꯁꯃꯥꯔꯠ ꯐꯣꯟꯗ ꯌꯦꯡꯂꯒ ꯈꯪꯉꯤ ꯑꯩꯈꯣꯏꯅ ꯍꯧꯖꯤꯛ ꯍꯥꯟꯅ ꯈꯕꯔ ꯂꯧꯔꯝꯕꯇ ꯍꯥꯟꯅ ꯈꯕꯔ ꯂꯧꯔꯝꯃꯤ ꯑꯗꯨꯕꯨ ꯍꯧꯖꯤꯛꯇꯤ ꯋꯥꯠꯆꯞ ꯐꯦꯁꯕꯨꯛ ꯏꯟꯁꯇꯥꯒꯤ ꯃꯇꯦꯡꯅ ꯈꯕꯔ ꯂꯧꯗ꯭ꯔꯕꯁꯨ ꯌꯥꯔꯦ ꯏꯟꯇꯔꯅꯦꯠ ꯑꯁꯤꯅ ꯑꯩꯈꯣꯏꯅ ꯄꯥꯝꯂꯤꯕ ꯄꯣꯠꯁꯛ ꯑꯣꯟꯂꯥꯏꯟꯗ ꯀꯛꯄ ꯌꯥꯔꯦ ꯑꯩꯈꯣꯏꯅ